ꯑꯩꯅ ꯁꯦꯝꯂꯤꯕ ꯃꯊꯦꯜ ꯑꯗꯨ ꯊꯣꯡꯕ ꯍꯩꯇꯕꯗꯒꯤ ꯍꯥꯏꯇꯥꯔꯦ ꯊꯨꯝ ꯍꯦꯟꯖꯤꯟꯈ꯭ꯔꯕ ꯑꯗꯨ ꯑꯣꯏꯇꯥꯗꯤ ꯊꯨꯝ ꯍꯦꯟꯖꯤꯟꯈꯤꯕꯗꯨ ꯑꯩꯅ ꯏꯁꯤꯡ ꯃꯍꯤ ꯈꯔ ꯍꯩꯖꯤꯜꯂꯒ ꯑꯃꯨꯛꯀ ꯔꯤꯕꯤꯎ ꯇꯧꯔꯕ ꯃꯇꯨꯡꯗ ꯌꯦꯟꯁꯥꯡꯗꯨ ꯃꯍꯥꯎ ꯂꯩꯍꯜꯂꯤ